ꯑꯉꯥꯡꯁꯤꯡꯕꯨ ꯂꯣꯟ ꯑꯃꯁꯨꯡ ꯔꯤꯇꯔꯟꯒꯤ ꯔꯤꯇꯔꯟꯁꯤꯡꯒꯤ ꯃꯇꯥꯡꯗ ꯇꯝꯕꯤꯕ ꯄꯥꯝꯃꯤ ꯍꯣꯏ ꯃꯈꯣꯏꯒꯤ ꯁꯤꯂꯦꯕꯁꯇ ꯁꯤꯂꯦꯕꯁ ꯑꯁꯤꯗ ꯍꯥꯞꯆꯤꯟꯕ ꯄꯥꯝꯃꯤ ꯃꯔꯝꯗꯤ ꯑꯉꯥꯡꯁꯤꯡ ꯑꯁꯤꯅ ꯃꯍꯩ ꯃꯁꯤꯡ ꯇꯝꯕ ꯂꯣꯏꯔꯒ ꯃꯈꯣꯏꯒꯤ